ꯃꯃꯥꯡ ꯍꯄꯇꯥꯗ ꯑꯩꯒꯤ ꯁꯝ ꯑꯃ ꯍꯥꯏꯕꯗꯤ ꯇꯣꯞꯄꯔꯅꯤꯀꯣ ꯍ꯭ꯌꯨꯃꯦꯟ ꯍ꯭ꯌꯔ ꯇꯣꯞꯄꯔꯗꯣ ꯑꯗꯨ ꯂꯩꯕꯅꯦꯕ ꯑꯗ ꯁꯝꯒꯤ ꯀ꯭ꯋꯥꯂꯤꯇꯤꯁꯦ ꯑꯁꯨꯛꯀꯤ ꯃꯇꯤꯛ ꯐꯠꯇ꯭ꯔꯦ ꯀ꯭ꯋꯥꯂꯤꯇꯤꯁꯦ ꯍꯥꯏꯕꯗꯤ ꯑꯥꯔꯇꯤꯐꯤꯁꯦꯜ ꯃꯥꯜꯂꯦꯕ ꯁꯥꯏꯟꯒ ꯇꯧꯔꯒꯀꯣ ꯍꯥꯏꯕꯗꯤ ꯔꯤꯌꯦꯜ ꯍ꯭ꯌꯔ ꯃꯥꯟꯗ꯭ꯔꯦ ꯑꯗꯨꯒ ꯁꯝ ꯁꯝꯒꯤ ꯃꯥꯒꯤ ꯁꯝꯖꯦꯠ ꯍꯥꯠꯄꯗ ꯁꯝꯖꯤ ꯌꯥꯝꯅ ꯊꯤꯅ ꯀꯦꯜꯂꯦ ꯃꯥꯒꯤ ꯀ꯭ꯋꯥꯂꯤꯇꯤꯒꯤ ꯑꯗꯒꯤ ꯁꯝ ꯑꯩꯅ ꯑꯁꯥꯡꯕꯒꯤ ꯂꯦꯡꯇꯣ ꯍꯥꯏꯖꯒꯤꯕꯗꯨꯁꯨ ꯃꯣꯏꯅ ꯇꯦꯟꯅ ꯊꯥꯕꯤꯔꯛꯑꯦ ꯑꯗꯨꯅ ꯑꯩꯅ ꯔꯤꯀꯃꯦꯟ ꯇꯧꯖꯅꯤꯡꯗ꯭ꯔꯦ ꯁꯤꯁꯦ ꯑꯗꯨꯒ ꯑꯩ ꯑꯃꯨꯛ ꯔꯤꯇꯔꯟ ꯇꯧꯈ꯭ꯔꯦ ꯑꯗꯣ ꯃꯇꯨꯡ ꯇꯥꯕꯗ ꯑꯇꯣꯞꯄ ꯏꯃꯥꯟꯅꯕꯤꯗꯁꯨ ꯑꯩ ꯑꯗꯨꯝ ꯍꯥꯏꯖꯤꯟ ꯍꯥꯏꯖꯅꯤꯡꯉꯦ ꯁꯤꯒꯤ ꯄ꯭ꯔꯗꯛꯁꯦ ꯂꯩꯕꯤꯔꯅꯣꯅ